ꯑꯩꯈꯣꯏꯒꯤ ꯑꯩꯅ ꯈ꯭ꯋꯥꯏꯗꯒꯤ ꯄꯥꯝꯖꯕ ꯉꯥ ꯈꯔ ꯀꯔꯤ ꯀꯔꯤꯅꯣꯅ ꯍꯥꯏꯕ ꯇꯥꯔꯗꯤ ꯑꯩꯈꯣꯏꯒꯤ ꯉꯥꯁꯤꯡꯁꯤ ꯑꯩꯈꯣꯏꯒꯤ ꯃꯩꯇꯩꯒꯤ ꯏꯟꯗꯤꯖꯤꯅꯁꯀꯤ ꯍꯥꯟꯅꯗꯒꯤ ꯂꯩꯖꯔꯛꯄ ꯉꯥ ꯃꯈꯜ ꯑꯃ ꯑꯣꯏꯔꯤꯕ ꯑꯩꯈꯣꯏꯒꯤ ꯉꯥꯃꯨ ꯑꯗꯒꯤꯗꯤ ꯎꯀꯥꯕꯤ ꯑꯗꯒꯤꯗꯤ ꯃꯣꯏꯁꯤꯡꯁꯤꯅ ꯍꯦꯟꯅ ꯄꯥꯝꯃꯦꯅ ꯍꯥꯏꯕ ꯇꯥꯔꯦ ꯑꯗꯨꯗꯨꯒ ꯑꯩꯅ ꯄꯥꯝꯕ ꯑꯇꯩ ꯉꯥꯁꯨ ꯂꯩꯔꯤ ꯑꯇꯩ ꯉꯥ ꯑꯣꯏꯅ ꯍꯥꯏꯔꯕꯗ ꯑꯩꯈꯣꯏꯒꯤ ꯁꯔꯦꯡ ꯑꯗꯒꯤꯗꯤ ꯏꯜ ꯀꯩꯅꯣ ꯑꯩꯈꯣꯏꯒꯤ ꯏꯂꯤꯁꯥ ꯑꯗꯒꯤꯗꯤ ꯄꯦꯡꯕꯥ ꯁꯤꯝ ꯑꯇꯩꯗꯤ ꯉꯥꯇꯣꯟ ꯃꯈꯣꯏꯁꯤꯡꯁꯤꯁꯨ ꯑꯩ ꯑꯗꯨꯝ ꯐꯖꯅ ꯄꯥꯝꯖꯩꯌꯦꯅ ꯍꯥꯏꯒꯦ ꯑꯗꯨꯗꯨꯒ ꯃꯌꯥꯝꯅ ꯄꯥꯝꯅꯕ ꯉꯥꯁꯤꯡ ꯑꯩꯈꯣꯏꯒꯤ ꯃꯌꯥꯝꯅ ꯆꯥꯅꯕ ꯍꯥꯏ ꯇꯥꯔꯗꯤ ꯑꯩꯈꯣꯏꯒꯤ ꯒ꯭ꯔꯥꯁ ꯀꯥꯞꯀꯨꯝꯕ ꯀꯃꯟ ꯀꯥꯞ ꯇꯨꯡꯍꯟꯕꯤ ꯔꯧ ꯑꯗꯒꯤꯗꯤ ꯁꯔꯦꯡ ꯑꯗꯒꯤꯗꯤ ꯄꯦꯡꯕꯥ ꯉꯥꯇꯣꯟ ꯈꯥꯕꯛ ꯁꯤ ꯃꯌꯥꯝꯅ ꯑꯗꯨꯝ ꯄꯥꯝꯅ ꯆꯥꯅꯩꯌꯦꯅ ꯍꯥꯏꯒꯦ